ꯍꯜꯂꯣ ꯑꯣ ꯏꯆꯦ ꯑꯩꯍꯥꯛꯁꯦ ꯄꯣꯠ ꯆꯩ ꯈꯔꯕꯨꯗꯤ ꯌꯣꯟꯒꯦꯅ ꯈꯜꯂꯤꯌꯦ ꯑꯗꯣ ꯌꯥꯎꯁꯪꯁꯦ ꯏꯆꯦ ꯀꯔꯤ ꯀꯔꯤ ꯂꯝꯄꯥꯛ ꯃꯌꯥꯁꯤꯗ ꯕꯣꯟꯅꯨꯡ ꯑꯗꯒꯤ ꯑꯗꯒꯤ ꯅꯨꯄꯤꯁꯤꯡꯒꯤ ꯑꯣꯏꯕ ꯌꯥꯝꯅ ꯑꯥꯏꯇꯦꯝ ꯌꯥꯝꯅ ꯇꯧꯗꯣꯔꯤ ꯑꯗꯣ ꯏꯆꯦ ꯍꯣꯏ ꯌꯦꯡꯕ ꯂꯥꯛꯑꯣꯏꯗ꯭ꯔꯣ ꯑꯗꯣ ꯑꯩꯈꯣꯏꯒꯤ ꯊꯧꯔꯤ ꯆꯤꯡꯕꯤ ꯑꯗꯒꯤ ꯃꯧ ꯑꯍꯟ ꯂꯣꯝꯒꯤ ꯗ꯭ꯔꯦꯁ ꯑꯩꯈꯣꯏꯒꯤ ꯐꯦꯟꯁꯤ ꯗ꯭ꯔꯦꯁꯀꯤ ꯗ꯭ꯔꯦꯁꯀ ꯁꯦꯠꯂꯒ ꯇꯧꯍꯟꯕ ꯆꯐꯨ ꯄꯨꯕꯤ ꯑꯗꯒꯤ ꯌꯥꯝ ꯇꯧꯗꯣꯔꯤ ꯏꯆꯦ ꯖꯒꯣꯏ ꯑꯩꯈꯣꯏ ꯃ꯭ꯌꯨꯖꯤꯛ ꯊꯥꯔꯒ ꯀꯩꯅꯣ ꯇꯧꯔꯒ ꯗꯥꯟꯁ ꯇꯧꯔꯒ ꯃꯣꯏꯒꯤ ꯃ꯭ꯌꯨꯖꯤꯛ ꯃꯨꯊꯠꯄꯤꯒꯗꯣ ꯌꯥꯝ ꯇꯧꯗꯣꯔꯤꯌꯦ ꯀꯨꯝꯃꯩ ꯌꯥꯝ ꯅꯨꯡꯉꯥꯏꯗꯣꯏꯖꯥꯠꯅꯤ ꯏꯆꯦ ꯑꯗꯒꯤ ꯑꯉꯥꯡꯁꯤꯡꯁꯨꯅꯦ ꯑꯩꯈꯣꯏ ꯕꯣꯔꯥ ꯆꯣꯡꯕꯤ ꯅꯁꯨꯁꯤꯡꯗꯣ ꯄꯨꯕꯤꯔꯛꯑꯣ ꯑꯗꯒꯤ ꯃꯧꯁꯨ ꯌꯥꯎꯋꯦ ꯑꯗꯒꯤ ꯃꯧꯁꯨ ꯄꯣꯔꯛꯑꯣ ꯃꯧꯁꯤꯡꯒꯤꯁꯨ ꯑꯥꯏꯇꯦꯝ ꯌꯥꯝ ꯌꯥꯎꯔꯤ ꯂꯩꯁꯥꯕꯤꯒ ꯃꯧꯒ ꯊꯧꯔꯤꯆꯤꯡꯅꯕꯤ ꯇꯧꯅꯤ ꯍꯥꯏ ꯑꯍꯟꯂꯣꯝꯒꯤꯗꯤ ꯑꯁ ꯌꯥꯝꯈ꯭ꯔꯦ ꯑꯍꯟꯂꯣꯝꯒꯤꯁꯨ ꯇꯧꯗꯣꯔꯤꯕ ꯄ꯭ꯔꯣꯒ꯭ꯔꯥꯝ ꯃꯌꯥꯝꯁꯦ ꯑꯗꯣ ꯑꯩꯍꯥꯛꯁꯨ ꯄꯣꯠ ꯆꯩꯁꯨ ꯑꯗꯨꯝ ꯌꯣꯟꯅꯤ ꯀꯨꯝꯃꯩꯁꯨ ꯌꯦꯡꯅꯤ ꯁꯥꯟꯅꯕꯁꯨ ꯑꯗꯨꯝ ꯌꯥꯎꯗꯣꯏꯅꯤ ꯑꯗꯨꯒ ꯂꯩꯁꯥꯕꯤ ꯑꯗꯒꯤ ꯃꯧ ꯅꯨꯄꯤ ꯃꯆꯥ ꯃꯧ ꯃꯆꯥꯁꯤꯡꯒꯤꯁꯨ ꯅꯍꯥ ꯈꯔ ꯆꯍꯤ ꯑꯩꯈꯣꯏꯒꯤ ꯌꯥꯝꯗ꯭ꯔꯤꯕ ꯑꯍꯟ ꯂꯩꯁꯥꯕꯤꯒ ꯃꯧꯒꯁꯨ ꯕꯣꯟ ꯁꯥꯟꯅꯅꯤꯑꯦꯅ ꯍꯥꯏꯌꯦ ꯑꯗꯣ ꯕꯣꯟ ꯁꯥꯟꯅꯕꯁꯨ ꯌꯦꯡꯁꯤ ꯑꯗꯒꯤ ꯀꯨꯝꯃꯩꯗꯤ ꯅꯨꯡꯉꯥꯏꯗꯣꯏ ꯖꯥꯠꯅꯦ ꯍꯟꯗꯛꯀꯤ ꯌꯥꯎꯁꯪꯒꯤ ꯀꯨꯝꯃꯩꯁꯦ ꯆꯍꯤ ꯑꯍꯨꯝ ꯃꯔꯤ ꯂꯦꯞꯄꯨꯔꯃꯤꯅ ꯀꯩꯅꯣ ꯇꯧꯔꯛꯄꯅꯤꯅ ꯍꯟꯗꯛꯁꯦ ꯇꯧꯕꯁꯤꯗꯅꯦ ꯑꯗꯣ ꯑꯩꯈꯣꯏꯒꯤ ꯌꯥꯎꯁꯪꯒꯤ ꯑꯕꯦꯔ ꯇꯩꯕ ꯈꯣꯠꯄꯒꯗꯤ ꯇꯧꯅꯗ꯭ꯔꯦꯗ ꯑꯩꯈꯣꯏꯒꯤ ꯍꯣꯏ ꯑꯗꯣ ꯍꯧꯖꯤꯛꯇꯤ ꯀ꯭ꯂꯕꯀꯤ ꯑꯉꯥꯡꯒꯩꯅꯅꯦ ꯏꯟꯈꯠꯂꯛꯏꯕ ꯑꯉꯥꯡꯁꯤꯡ ꯑꯥ ꯀꯩꯅꯣ ꯇꯧꯒꯤꯕꯒꯤꯅ ꯇꯧꯕꯒꯤ ꯋꯥꯅꯤ ꯑꯗꯣ ꯍꯧꯖꯤꯛꯇꯤ ꯀ꯭ꯂꯕꯀꯤ ꯑꯉꯥꯡꯉꯩꯅ ꯉꯥꯛꯇꯅ ꯈꯣꯠꯇꯅ ꯐꯖꯅ ꯉꯥꯛ ꯁꯦꯜꯂꯦ ꯎꯝ ꯊꯠꯍꯟꯗ꯭ꯔꯦ ꯊꯠꯍꯟꯗ꯭ꯔꯦ ꯑꯗꯒꯤ ꯁꯤꯅ ꯐꯔꯦꯗ ꯌꯥꯎꯁꯪꯁꯦ ꯑꯕꯦꯔ ꯂꯥꯡꯕ ꯈꯣꯠꯄ

ꯑꯧ ꯑꯗꯣ ꯏꯔꯥꯡꯁꯤꯅ ꯀꯩꯅꯣ ꯇꯧꯕꯅꯤꯅ ꯊꯥꯕꯜꯕꯨꯗꯤ ꯎꯝ ꯀꯩꯁꯨ ꯃ꯭ꯌꯨꯖꯤꯛ ꯊꯥꯔꯒ ꯌꯥꯝꯅ ꯀꯩꯅꯣ ꯇꯧꯕꯗꯤ ꯆꯣꯡꯍꯟꯗꯧ ꯃꯥꯟꯗꯦ ꯊꯥꯕꯜꯗꯗꯤ ꯈꯔ ꯀꯩꯅꯣ ꯇꯧꯔꯒ ꯆꯣꯡꯍꯟꯗꯧ ꯃꯥꯜꯂꯦ ꯑꯗꯣ ꯄꯨꯡꯁꯦ ꯌꯥꯝ ꯆꯣꯡꯍꯜꯂꯦ ꯍꯥꯏꯗ ꯉꯍꯥꯛꯇꯪ ꯆꯣꯡꯍꯜꯂꯒ ꯀꯩꯅꯣ ꯇꯧꯅꯤ ꯍꯥꯏꯌꯦ ꯏꯆꯦ ꯑꯥ ꯑꯍꯟꯁꯤꯡꯒꯤ ꯀꯩꯅꯣ ꯇꯧꯔꯒ ꯊꯣꯛꯄꯤꯗꯣ ꯗ꯭ꯔꯦꯁ ꯑꯅꯧꯕ ꯑꯉꯥꯡ ꯁꯥꯔꯒ ꯊꯣꯂꯛꯀꯦꯔꯥ ꯃꯧ ꯃꯃꯥ ꯁꯥꯔꯒ ꯊꯣꯂꯛꯑꯁꯨ ꯌꯥꯏ ꯑꯗꯨꯒꯨꯝꯕ ꯑꯥꯏꯇꯦꯝꯒꯁꯨ ꯌꯥꯎꯔꯤꯌꯦ ꯏꯆꯦ ꯑꯗꯣ ꯄꯨꯟꯁꯤ ꯁꯥꯡꯅꯕ ꯀꯩꯅꯣ ꯇꯧꯔꯒ ꯅꯁꯨꯅꯨꯄꯤꯗ ꯀꯦꯍꯜꯂꯒ ꯊꯣꯂꯛꯑꯣ ꯂꯩꯁꯥꯕꯤ ꯁꯥꯔꯒ ꯍꯥꯏꯐꯦꯠ ꯈꯔ ꯀꯦꯁꯤꯜꯍꯜꯂꯣ ꯇꯧꯔꯒ ꯅꯁꯨꯅꯨꯄꯤꯗ ꯇꯧꯔꯒ ꯑꯗꯨꯒ ꯃꯌꯥꯝ ꯑꯗꯒꯤ ꯆꯍꯤ ꯃꯅꯨꯡꯗ ꯑꯃꯨꯛꯇꯪ ꯊꯣꯂꯛꯄꯅꯤꯅꯀꯣ ꯌꯥꯎꯁꯪꯁꯦ ꯑꯩꯈꯣꯏꯒꯤ ꯋꯥꯈꯜꯗꯁꯨ ꯈꯤꯇꯪ ꯅꯨꯡꯉꯥꯏꯊꯣꯛꯄ ꯐꯩꯗꯅ ꯋꯥꯈꯜ ꯅꯨꯡꯉꯥꯏꯔꯗꯤ ꯄꯨꯟꯁꯤꯁꯨ ꯁꯥꯡꯗꯣꯛꯑꯦ ꯍꯥꯏꯕꯅꯤ ꯑꯗꯨ ꯋꯥꯈꯜ ꯅꯨꯡꯉꯥꯏꯊꯣꯛꯀꯗꯃꯤ ꯏꯆꯦ ꯅꯍꯥ ꯈꯤꯇꯪ ꯑꯣꯏꯊꯣꯛꯅꯕ ꯅꯍꯥ ꯑꯣꯏꯔꯗꯤ ꯋꯥꯈꯜꯁꯨ ꯈꯔ ꯐꯩꯗꯅ ꯑꯗꯨ ꯑꯉꯥꯡꯁꯤꯡꯒꯤ ꯑꯁ ꯅꯣꯛꯅꯤꯡ ꯅꯣꯛꯅꯤꯡꯕ ꯑꯥꯏꯇꯦꯝ ꯌꯥꯝ ꯂꯥꯛꯀꯗꯧꯔꯤ ꯄꯣꯠꯅꯤꯗ ꯑꯗꯨꯅ ꯏꯆꯦ ꯆꯥꯕꯒꯤ ꯄꯣꯠ

ꯇꯧꯗꯣꯏꯅꯦ ꯑꯌꯥꯛꯁꯦ ꯑꯗꯨꯅ ꯏꯆꯦ ꯍꯣꯏꯁꯨ ꯏꯆꯦ ꯍꯣꯏꯒꯤ ꯂꯩꯀꯥꯏꯒꯤ ꯃꯤꯁꯤꯡꯗꯣ ꯑꯉꯥꯡꯗꯒꯤ ꯃꯧ ꯅꯍꯥꯁꯤꯡꯗꯒꯤ ꯈꯣꯝꯃꯒ ꯄꯨꯊꯣꯔꯛꯑꯣ ꯏꯆꯦꯅ ꯂꯨꯆꯤꯡꯉꯒ ꯏꯆꯥꯁꯥ ꯏꯁꯨꯁꯥ ꯂꯥꯛꯎꯍꯩ ꯆꯍꯤꯃꯒꯤ ꯌꯥꯎꯁꯪ ꯁꯨꯃꯥꯏꯅ ꯅꯣꯏ ꯌꯥꯎ ꯁꯨꯃꯥꯏꯅ ꯑꯃꯨꯛꯇꯪ ꯂꯥꯡꯊꯣꯛꯄꯁꯦ ꯋꯥꯈꯜ ꯐꯕꯅꯤ ꯆꯠꯂꯨꯁꯤ ꯂꯥꯎ ꯍꯥꯏꯅ ꯇꯧꯔꯒ ꯂꯣꯏꯅ ꯄꯨꯔꯒ ꯂꯥꯛꯄꯤꯔꯛꯑꯣ ꯎꯝ ꯑꯗꯣ ꯃꯣꯏꯁꯨ ꯑꯥ ꯅꯨꯄꯥꯒꯩꯗꯤ ꯅꯨꯄꯥ ꯈꯔ ꯈꯔ ꯏꯟꯈꯠꯂꯛꯄ ꯑꯉꯥꯡ ꯅꯨꯄꯥ ꯃꯆꯥꯒꯩꯗꯤ ꯑꯗꯨꯝ ꯑꯥ ꯌꯥꯎꯏ ꯑꯗꯨꯒ ꯀꯩꯅꯣꯇꯧꯕꯉꯩꯗꯤ ꯌꯨꯊꯛꯄꯅ ꯉꯥꯎꯕꯅ ꯃꯔꯣꯟ ꯑꯃ ꯀ꯭ꯂꯕ ꯃꯌꯥꯗꯗꯤ ꯆꯪꯍꯟꯗꯦ ꯀꯩꯅꯣ ꯇꯧꯋꯦ ꯀ꯭ꯂꯕꯀꯤ ꯅꯍꯥꯔꯣꯟ ꯑꯉꯥꯡꯁꯤꯡꯗꯨꯅ ꯊꯤꯡꯉꯒ ꯊꯝꯃꯤ ꯑꯗꯒꯤ ꯑꯩꯈꯣꯏꯒꯤ ꯇꯩꯍꯟꯗꯦ ꯇꯩꯍꯟꯗꯦ ꯑꯕꯦꯔ ꯇꯩꯕ ꯃꯤ ꯀ꯭ꯂꯕꯀꯤ ꯑꯦꯔꯤꯌꯥ ꯑꯗꯥꯏꯗ ꯑꯝꯇ ꯎꯕ ꯌꯥꯗꯦ ꯎꯕꯒ ꯃꯣꯏꯅ ꯑꯗꯨꯝ ꯅꯣꯏ ꯁ꯭ꯋꯥꯏꯗ ꯂꯥꯛꯀꯅꯨ ꯆꯠꯂꯣ ꯑꯁ꯭ꯋꯥꯏꯗꯑꯅ ꯇꯥꯟꯊꯣꯛꯑꯦ ꯑꯗꯨꯒꯨꯝꯕ ꯃꯃꯥꯏꯗ ꯇꯩꯔꯒ ꯂꯥꯛꯄ ꯈꯔꯗꯤ ꯑꯗꯨꯝ ꯇꯥꯟꯊꯣꯛꯑꯦ ꯆꯪꯍꯟꯗꯦ ꯑꯥ ꯁꯤꯡꯖꯨꯒꯗꯤ

ꯎꯝ ꯑꯗꯣ ꯏꯆꯦ ꯍꯧꯖꯤꯛꯀꯤ ꯌꯥꯎꯁꯪꯒ ꯅꯍꯥꯟꯋꯥꯏꯒꯤ ꯌꯥꯎꯁꯪꯒ ꯏꯆꯦ ꯌꯥꯝꯊꯤꯅ ꯈꯦꯠꯅꯔꯦꯗ ꯑꯩꯈꯣꯏ ꯃꯇꯝꯗꯗꯤ ꯑꯩꯈꯣꯏꯒꯤ ꯐꯅꯦꯛ ꯃꯆꯥ ꯖꯣꯄꯔ ꯃꯆꯥ ꯏꯃꯥ ꯍꯣꯏꯀꯣ ꯂꯩꯕꯤꯔꯒ ꯁꯦꯠꯂꯀꯥꯟꯗ ꯌꯥꯎꯁꯪꯗꯣ ꯃꯩ ꯊꯥꯔꯀꯥꯟꯗ ꯆꯠꯂꯦꯕꯀꯣ ꯁꯦꯟꯈꯥꯏꯕ ꯑꯗꯨꯒ ꯍꯧꯖꯤꯛꯅ ꯑꯗꯨꯒꯨꯝꯕꯗꯨ ꯐꯅꯦꯛ ꯃꯇꯠ ꯁꯦꯠꯄ ꯖꯣꯏꯄꯔ ꯃꯆꯥ ꯏꯟꯕ ꯎꯗꯔꯦ ꯍꯧꯖꯤꯛꯀ ꯅꯍꯥꯟꯋꯥꯏꯒ ꯌꯥꯝ ꯊꯤꯅ ꯈꯦꯠꯅꯔꯦ ꯌꯥꯎꯁꯪ ꯇꯧꯕꯁꯦ ꯑꯗꯒꯤ ꯆꯥꯛ ꯆꯥꯅꯕꯕꯨ ꯑꯣꯏꯔꯣ ꯑꯃꯕꯨ ꯑꯣꯏꯔꯣ ꯈꯪꯗꯦꯗ ꯏꯆꯦ ꯃꯇꯝ ꯃꯇꯝꯒꯤ ꯑꯍꯣꯡꯕ ꯂꯥꯛꯑꯦ ꯍꯥꯏꯕꯗꯨꯅꯤꯀꯣ ꯑꯗꯣ ꯑꯥ

ꯑꯗꯣ ꯂꯥꯛꯑꯣ ꯌꯦꯡꯁꯦ ꯏꯁꯨꯁꯤꯡꯗꯨꯅ ꯍꯩꯕꯣꯏ ꯍꯩꯇꯕꯣꯏ ꯌꯥꯎꯕ ꯈꯣꯠꯄ ꯃꯌꯥꯝꯗꯣ ꯎꯔꯒ ꯃꯤꯠꯀꯤ ꯀꯨꯝꯍꯩꯗꯣ ꯌꯦꯡꯁꯦ ꯑꯗꯨꯒ ꯑꯩꯅ ꯌꯣꯜꯂꯤꯕ ꯄꯣꯠꯇꯨ ꯅꯣꯏ ꯃꯌꯥꯝ ꯂꯥꯛꯇ꯭ꯔꯗꯤ ꯑꯩ ꯄꯣꯠꯇꯨ ꯀꯃꯥꯏꯅ ꯁꯤꯠꯀꯅꯤ

ꯎꯝ ꯍꯣꯏ ꯑꯇꯩꯁꯨ ꯃꯌꯥꯝꯗꯁꯨ ꯍꯥꯏꯕꯤꯌꯣ ꯄ꯭ꯔꯕꯥꯗꯣ ꯃꯥꯅ ꯃꯣꯏꯒꯤ ꯌꯥꯎꯁꯪ ꯏꯁꯄꯣꯔꯠ ꯇꯧꯕꯗ ꯃꯥꯏ ꯄꯣꯠ ꯆꯩ ꯀꯔꯤ ꯀꯔꯤꯅꯣ ꯌꯣꯟꯅꯦꯌꯦ ꯀꯩꯅꯣ ꯇꯧꯔꯨ ꯂꯥꯛꯑꯣꯌꯦ ꯂꯩꯔꯨ ꯂꯥꯛꯑꯣꯌꯦ ꯅꯣꯏ ꯃꯌꯥꯝꯅ ꯆꯠꯂꯒ ꯂꯩ ꯈꯣꯠꯇꯅ ꯇꯧꯕꯤꯗ꯭ꯔꯗꯤ ꯀꯃꯥꯏꯅ ꯄꯣꯠ ꯁꯤꯠꯇꯣꯏꯅꯣ ꯍꯥꯏꯗꯅꯀꯣ ꯏꯆꯦꯅ ꯍꯥꯏꯔꯒ ꯑꯗꯣ ꯈꯪꯗꯦꯗ ꯆꯍꯤꯗꯤ ꯁꯨꯝ ꯌꯥꯝꯖꯤꯜꯂꯛꯑꯦꯀꯣ ꯏꯆꯦ ꯑꯗꯨ ꯃꯊꯪ ꯆꯍꯤꯒꯤ ꯌꯥꯎꯁꯪꯗꯅ ꯀꯔꯝꯕ ꯀꯔꯃꯥꯏꯅ ꯇꯧꯅ ꯄꯥꯡꯊꯣꯛꯀꯗꯣꯏꯕ ꯍꯟꯗꯛꯅ ꯂꯥꯟ ꯃꯔꯛꯁꯤꯗ ꯎꯆꯤꯟ ꯅꯥꯆꯤꯟꯅ ꯌꯥꯎꯁꯪꯒꯤ ꯏꯁꯄꯣꯔꯠ ꯀꯩꯅꯣ ꯇꯧꯕꯁꯦ ꯃꯣꯏꯅ ꯁꯤꯟꯗꯅ ꯉꯥꯛꯇꯅ ꯁꯦꯟꯗꯅ ꯌꯥꯎꯁꯪ ꯏꯁꯄꯣꯔꯠꯄꯨꯗꯤ ꯇꯧꯗꯣꯔꯦꯀꯣ ꯑꯗꯨ ꯀꯤꯗꯕꯁꯨ ꯌꯥꯄꯣꯟꯇꯦꯀꯣ ꯍꯣꯏ ꯍꯣꯏ ꯁꯥꯟꯇꯤ ꯄꯣꯔꯛꯄ ꯑꯣꯏꯔꯁꯅꯨ ꯏꯆꯦ ꯑꯣ ꯑꯩꯈꯣꯏꯗꯤ ꯋꯥꯈꯟꯁꯦꯀꯣ ꯑꯗꯨꯝ ꯃꯃꯥꯡ ꯆꯍꯤ ꯑꯅꯤ ꯑꯍꯨꯝꯗꯤ ꯄꯥꯡꯊꯣꯛꯈꯤꯗ꯭ꯔꯕꯅꯤꯅ ꯍꯟꯗꯛꯇꯤ ꯄꯥꯡꯊꯣꯛꯄꯁꯤꯗ ꯑꯉꯥꯡꯒꯩꯁꯤꯅꯕꯀꯣ ꯍꯔꯥꯎꯕꯅ ꯂꯣꯏꯔꯦ ꯌꯥꯎꯁꯪ ꯏꯁꯄꯣꯔꯠ ꯇꯧꯅꯤ ꯑꯗꯨ ꯇꯧꯅꯤ ꯈꯣꯠꯀꯅꯤꯑꯅ ꯑꯗꯣ ꯁꯦꯟ ꯈꯥꯏꯕꯒꯗꯤ ꯏꯆꯠ ꯆꯠꯅꯗ꯭ꯔꯦ ꯎꯝ ꯑꯗꯣ ꯏꯆꯦ ꯂꯥꯛꯀꯗꯣꯏ ꯅꯠꯇ꯭ꯔꯣ ꯑꯣ ꯑꯗꯨꯗꯤ ꯏꯆꯦ ꯉꯥꯏꯔꯝꯃꯒꯦ ꯑꯩ ꯐꯣꯟꯁꯦ ꯊꯝꯖꯔꯒꯦꯀꯣ ꯏꯆꯦ